ꯑꯍꯜ ꯑꯣꯏꯔꯕ ꯃꯤꯔꯣꯜꯁꯤꯡꯁꯤꯅ ꯍꯧꯖꯤꯛ ꯍꯧꯒꯠꯂꯛꯂꯤꯕ ꯅꯍꯥꯁꯤꯡꯁꯤꯗꯒꯤ ꯍꯦꯟꯅ ꯂꯥꯏꯅꯤꯡ ꯂꯥꯏꯁꯣꯟꯁꯤ ꯌꯥꯝꯅ ꯀꯟꯅ ꯅꯤꯡꯖꯩ ꯍꯧꯖꯤꯛ ꯍꯧꯖꯤꯛ ꯑꯣꯏꯔꯤꯕ ꯍꯧꯖꯤꯛ ꯍꯧꯖꯤꯛ ꯍꯧꯒꯠꯂꯛꯂꯤꯕ ꯅꯍꯥꯁꯤꯡꯁꯤꯗꯤ ꯀꯥ ꯍꯦꯟꯅ ꯂꯥꯏꯅꯤꯡ ꯂꯥꯏꯁꯣꯟꯁꯤꯒꯤ ꯄꯣꯠꯁꯤꯗ ꯊꯋꯥꯏꯁꯨ ꯌꯥꯎꯗꯦ ꯑꯗꯨꯕꯨ ꯃꯃꯥꯡ ꯃꯃꯥꯡꯗ ꯂꯩꯔꯝꯕ ꯑꯍꯟ ꯂꯃꯟꯁꯤꯡꯅꯗꯤ ꯂꯥꯏꯅꯤꯡ ꯂꯥꯏꯁꯣꯟꯁꯤꯅ ꯃꯔꯝ ꯑꯣꯏꯔꯀꯥꯟꯗ ꯂꯥꯏꯅꯤꯡ ꯂꯥꯏꯁꯣꯟꯁꯤꯅ ꯃꯣꯏꯒꯤ ꯄꯨꯟꯁꯤꯒꯤ ꯅꯨꯡꯉꯥꯏꯕ ꯑꯃꯁꯨꯡ ꯑꯋꯥ ꯄꯣꯠꯊꯥꯐꯝ ꯑꯣꯏ